ꯇꯦꯛꯅꯣꯂꯣꯖꯤꯅ ꯈꯨꯃꯥꯡ ꯆꯥꯎꯁꯤꯜꯂꯛꯄꯗ ꯑꯩꯈꯣꯏꯒꯤ ꯄꯨꯟꯁꯤꯗ ꯌꯥꯝꯅ ꯅꯨꯡꯉꯥꯏꯕ ꯑꯃꯗꯤ ꯀꯥꯟꯅꯕ ꯃꯌꯥꯝ ꯑꯃ ꯄꯤ ꯃꯔꯛꯇꯨꯗꯒꯤ ꯈꯔ ꯍꯥꯏꯔꯕꯗ ꯑꯩꯈꯣꯏꯅ ꯃꯂꯦꯝꯁꯤꯗ ꯊꯣꯛꯂꯤꯕ ꯊꯧꯗꯣꯛ ꯋꯥꯊꯣꯛ ꯍꯥꯟꯅ ꯈꯪꯂꯝꯗꯦ ꯑꯗꯨ ꯍꯧꯖꯤꯛꯇꯤ ꯇꯤꯕꯤꯒꯤ ꯃꯇꯦꯡꯅ ꯂꯣꯏꯅ ꯎꯕ ꯐꯪꯉꯦ ꯑꯗꯒꯤ ꯂꯥꯞꯅ ꯂꯥꯞꯅ ꯋꯥꯅ ꯏꯁꯤꯡ ꯁꯣꯛꯄ ꯑꯗꯒꯤ ꯐꯤ ꯁꯨꯕ ꯆꯠꯅꯔꯝꯕꯗꯨꯁꯨ ꯍꯧꯖꯤꯛꯇꯤ ꯌꯨꯝ ꯌꯨꯝꯗ ꯇꯨꯂꯨ ꯊꯝꯃꯦ ꯑꯗꯨꯒ ꯋꯥꯁꯤꯡ ꯃꯦꯆꯤꯟ ꯊꯝꯅꯔꯦ ꯍꯧꯖꯤꯛꯇꯤ ꯅꯨꯡꯉꯥꯏꯅ ꯊꯕꯛ ꯈꯨꯗꯤꯡꯃꯛ ꯁꯤꯖꯤꯟꯅꯕ ꯇꯧꯕ ꯌꯥꯔꯦ ꯑꯗꯨꯒ ꯏꯁꯃꯥꯔꯠ ꯐꯣꯟ ꯄꯥꯏꯕꯗ ꯑꯗꯒꯤ ꯏꯟꯇꯔꯅꯦꯠ ꯁꯤꯖꯤꯟꯅꯕꯁꯤꯅ ꯑꯩꯈꯣꯏꯅ ꯀꯔꯤꯒꯨꯝꯕ ꯈꯪꯗꯕ ꯑꯃꯇꯪ ꯂꯩꯕꯗ ꯑꯗꯨꯝ ꯐꯣꯟꯗꯒꯤ ꯒꯨꯒꯜꯗꯒꯤ ꯇꯧꯔꯒ ꯌꯦꯡꯕ ꯌꯥꯏ ꯑꯗꯨꯒ ꯍꯟꯗꯛꯇ ꯏꯅꯧ ꯅꯧꯅ ꯏꯀꯨꯏ ꯀꯨꯏꯗ꯭ꯔꯤꯉꯩ ꯊꯣꯛꯈꯤꯕ ꯀꯣꯔꯣꯅꯥꯅ ꯃꯤ ꯄꯨꯝꯅꯃꯛ ꯊꯣꯛꯄ ꯌꯥꯅꯗꯕ ꯃꯇꯝꯗꯨꯗ ꯏꯔꯥꯏ ꯂꯥꯏꯅ ꯑꯗꯨꯝ ꯏꯁꯃꯥꯔꯠ ꯀ꯭ꯂꯥꯁ ꯇꯧꯔꯒ ꯐꯣꯟꯒꯤ ꯃꯇꯦꯡꯅ ꯏꯁꯃꯥꯔꯠ ꯐꯣꯟꯒꯤ ꯃꯇꯦꯡꯅ ꯀ꯭ꯂꯥꯁ ꯇꯧꯔꯒ ꯑꯗꯨꯝ ꯁꯥꯇ꯭ꯔꯁꯤꯡꯗ ꯋꯥꯗꯅ ꯂꯥꯏꯔꯤꯛ ꯇꯝꯕꯤꯕ ꯊꯣꯛꯈ꯭ꯔꯦ ꯅꯦꯠ ꯇꯦꯛꯅꯣꯂꯣꯖꯤꯅ ꯂꯥꯏꯍꯜꯂꯛꯄ ꯈꯔꯗꯪ ꯍꯥꯏꯔꯕꯗ ꯑꯣꯟꯂꯥꯏꯟꯗ ꯑꯩꯈꯣꯏꯅ ꯍꯧꯖꯤꯛ ꯀꯩꯒꯨꯝꯕ ꯑꯃ ꯄꯣꯠꯁꯛ ꯑꯃ ꯄꯥꯝꯕ ꯃꯇꯝꯗ ꯑꯣꯟꯂꯥꯏꯟ ꯑꯣꯗꯔ ꯇꯧꯕ ꯑꯗꯒꯤ ꯐ꯭ꯂꯥꯏꯠ ꯇꯤꯀꯦꯠ ꯀꯛꯅꯤꯡꯉꯁꯨ ꯑꯗꯨꯝ ꯐꯣꯟꯗꯒꯤ ꯀꯛꯄꯥ ꯕꯨꯛ ꯔꯨꯝ ꯕꯨꯛ ꯇꯧꯒꯦ ꯍꯥꯏꯔꯁꯨ ꯍꯣꯇꯦꯜ ꯕꯨꯛ ꯇꯧꯒꯦ ꯍꯥꯏꯔꯁꯨ ꯐꯣꯟꯗꯒꯤ ꯑꯗꯨꯝ ꯌꯥꯔꯦ ꯁꯤꯁꯤꯡꯁꯤ ꯇꯦꯛꯅꯣꯂꯣꯖꯤ ꯆꯥꯎꯈꯠꯂꯛꯄꯗꯒꯤ ꯃꯤꯑꯣꯏꯕꯗ ꯃꯤꯑꯣꯏꯕꯒꯤ ꯄꯨꯟꯁꯤꯗ ꯀꯥꯟꯅꯕ ꯄꯤꯕ ꯑꯗꯒꯤ ꯄꯨꯟꯁꯤꯗ ꯂꯥꯏꯍꯜꯂꯛꯄ ꯊꯕꯛ ꯉꯥꯛꯇꯅꯤ